ꯍꯂꯣ ꯑ ꯍꯥꯏꯕꯤꯌꯨ ꯀꯅꯥ ꯑꯣ ꯍꯣꯏ ꯍꯣꯏ ꯌꯥꯅꯤ ꯌꯥꯅꯤ ꯎꯝ ꯎꯝ ꯑ ꯀꯩ ꯂꯝ ꯆꯠꯀꯗꯕꯅꯣ ꯑꯁꯥ ꯑꯗꯣ ꯃꯤ ꯀꯌꯥ ꯆꯠꯀꯗꯕ ꯑꯗꯣ ꯃꯁꯤꯗ ꯑꯩꯈꯣꯏꯒꯤ ꯅꯣꯡꯃꯒꯤ ꯔꯤꯖꯥꯞ ꯈꯨꯆꯠꯁꯤ ꯅꯣꯡꯃꯒꯤ ꯄꯨꯂꯞ ꯂꯧꯗꯣꯔꯤꯕ꯭ꯔꯥ ꯅꯠꯇ꯭ꯔꯒꯅ ꯑꯩꯈꯣꯏ ꯄꯨꯡ ꯑꯍꯨꯝ ꯃꯔꯤꯗꯪ ꯂꯧꯗꯣꯔꯤꯕ꯭ꯔꯥ ꯍꯥꯏꯕꯅꯆꯤꯡꯕꯗꯨ ꯑꯗꯨꯒꯤ ꯃꯈꯥ ꯄꯣꯟꯅꯁꯨ ꯄꯩꯁꯥꯁꯤꯕꯣ ꯍꯥꯏꯖꯔꯤꯕ ꯑ ꯑꯗꯨ ꯀꯌꯥꯝ

ꯎꯝ ꯂꯧꯀꯣꯏꯄꯥꯠ ꯅꯨꯡ ꯑꯃ ꯑꯃ ꯂꯣꯏ ꯑꯗꯨꯃꯥꯏ ꯇꯧꯕꯅ ꯑꯗꯨꯃꯥꯏ ꯃꯀꯣꯏ ꯃꯀꯣꯏ ꯇꯧꯕꯗꯨꯅ ꯂꯤꯁꯤꯡ ꯃꯉꯥꯒꯨꯝꯕ ꯑꯗꯨꯝ ꯂꯧꯖꯕ ꯇꯧꯔꯤꯁꯤ ꯎꯝ ꯎꯝ ꯎꯝ ꯎꯝ ꯎꯝ ꯎꯝ ꯎꯝ ꯎꯝ ꯂꯩ ꯑꯣꯔꯀꯤꯠ ꯐꯥꯝ ꯀꯥꯏꯅ ꯌꯥꯝ ꯂꯩꯔꯤ ꯆꯠꯐꯝꯕꯨꯗꯤ ꯌꯥꯝ ꯂꯩꯕ ꯉꯥꯛꯇꯅꯤ ꯑꯗꯣ ꯎꯝ ꯎꯝ ꯎꯝ ꯑꯗꯨꯃꯥꯏꯅ ꯑꯗꯨꯝ ꯂꯩꯒꯅꯤ ꯑ ꯀꯩ ꯅꯨꯃꯤꯠꯀꯤꯅꯣ ꯀꯩ ꯅꯨꯃꯤꯠꯇ ꯆꯠꯀꯗꯕꯅꯣ ꯑꯗꯨꯗꯤ ꯅꯨꯃꯤꯠꯇꯨꯝꯇꯪ ꯑꯩꯈꯣꯏꯗ ꯍꯥꯏꯗꯤ ꯑꯩꯈꯣꯏꯗꯤ ꯀꯩꯅꯣꯅꯤꯅ ꯑꯃꯅ ꯑꯃꯨꯛ ꯅꯦꯛꯁꯤꯟꯕ ꯑꯃꯅ ꯑꯃꯨꯛ ꯅꯦꯛꯄꯅꯤꯅ ꯅꯨꯃꯤꯠꯇꯨꯝꯇꯪ ꯐꯤꯛꯁ ꯇꯧꯅꯤꯡꯕ ꯎꯝ ꯎꯝ ꯎꯝ ꯎꯝ ꯍꯣꯏ ꯍꯣꯏ ꯌꯥꯅꯤ ꯑꯗꯨꯝ ꯀꯩꯅꯣ ꯑꯗꯨꯝ ꯌꯥꯒꯅꯤ ꯑꯗꯨꯝ ꯁꯪꯒꯅꯤ ꯑꯗꯨ ꯇꯧꯕꯗꯕꯨ ꯑꯩꯈꯣꯏꯅ ꯅꯨꯃꯤꯠꯇꯨꯝꯗꯤ ꯑꯩꯈꯣꯏꯅ ꯐꯤꯛꯁ ꯇꯧꯕ ꯄꯥꯝꯃꯤ ꯍꯥꯏꯗꯤ ꯀꯩꯅꯣꯗ ꯃꯤ ꯑꯇꯣꯞꯄ ꯑꯃꯒꯤ ꯑꯣꯔꯗꯔ ꯂꯥꯛꯑꯒꯁꯨ ꯑꯣꯔꯗꯔ ꯍꯥꯟꯅ ꯑꯣꯔꯗꯔ ꯂꯩꯈꯤꯕ ꯑꯣꯏꯗꯤ ꯑꯦ ꯁꯤꯗꯤ ꯁꯪꯉꯤ ꯁꯪꯗꯦ ꯍꯥꯏꯕꯅꯆꯤꯡꯕꯗꯣ ꯑꯗꯨꯝꯇꯪꯒ ꯑꯩꯅ ꯁꯨꯝ ꯄꯥꯝꯖꯕ ꯍꯥꯏ ꯇꯥꯔꯦ ꯎꯝ ꯎꯝ ꯎꯝ ꯎꯝ ꯎꯝ ꯒꯥꯔꯤꯁꯤ ꯑꯩꯈꯣꯏꯗꯤ ꯍꯧꯖꯤꯛꯁꯤ ꯚꯥꯟ ꯑꯣꯏꯅ ꯇꯧꯔꯅꯤꯅꯦ ꯃꯤꯁꯨ ꯈꯔ ꯆꯟꯕ ꯑꯩꯈꯣꯏ ꯃꯌꯥꯝꯁꯨ ꯆꯠꯄ ꯌꯥꯕ ꯚꯥꯟ ꯚꯥꯟꯁꯤꯅ ꯈꯔ ꯍꯦꯛ ꯅꯨꯡꯉꯥꯏꯕ ꯍꯦꯜꯂꯦ ꯅꯨꯡꯉꯥꯏꯕ ꯍꯦꯜꯂꯦꯗꯤ ꯃꯤꯗꯣ ꯀꯅꯥꯒꯨꯝꯕ ꯄꯣꯠ ꯆꯩ ꯃꯤꯈꯛꯇ ꯅꯠꯇꯅ ꯄꯣꯠ ꯆꯩ ꯂꯩꯒꯦ ꯈꯣꯠꯀꯦ ꯍꯥꯏꯔꯁꯨ ꯍꯥꯞꯐꯝ ꯆꯥꯐꯝ ꯅꯨꯡꯉꯥꯏꯕꯗꯣ ꯎꯝ ꯎꯝ ꯎꯝ ꯎꯝ ꯎꯝ ꯑ ꯎꯝ ꯌꯥꯏ ꯌꯥꯝ ꯐꯩ ꯎꯝ ꯎꯝ

ꯍꯣꯏ ꯑꯣ ꯍꯣꯏ ꯍꯣꯏ ꯎꯝ ꯑꯗꯨ ꯁꯣꯏꯗꯅꯕꯨ ꯆꯠꯀꯗꯕ ꯑꯣꯏꯔꯒꯗꯤ ꯑꯩꯈꯣꯏ ꯃꯗꯨ ꯍꯥꯟꯅ ꯍꯥꯟꯅ ꯑꯩꯈꯣꯏ ꯈꯤꯇꯪ ꯍꯥꯏꯗꯤ ꯆꯠꯀꯅꯤ ꯍꯥꯏꯔꯒꯗꯤ ꯑꯦꯗꯚꯥꯟꯁꯀꯨꯝꯕ ꯑꯃ ꯄꯤꯕꯤꯔꯛꯀꯗꯕ ꯀꯩꯒꯤꯅꯣꯗꯤ ꯍꯌꯦꯡ ꯆꯠꯀꯅꯤ ꯍꯥꯏꯔꯒ ꯑꯃꯨꯛ ꯆꯠꯇ꯭ꯔꯒꯗꯤ ꯑꯗꯨꯒꯤꯗꯨꯒꯤ ꯍꯥꯏꯕ ꯑꯃꯁꯨ ꯂꯩꯕꯅꯤ ꯑꯦꯗꯚꯥꯟꯁ ꯌꯥꯝ ꯌꯥꯝꯗꯕ ꯊꯥꯎꯁꯦꯟ ꯑꯣꯏꯅ ꯂꯤꯁꯤꯡ ꯑꯃ ꯆꯃꯉꯥꯗꯪ ꯑꯣꯏꯔꯁꯨ ꯍꯥꯟꯅ ꯄꯤꯔꯝꯒꯗꯧꯕ

ꯎꯝ ꯌꯥꯒꯅꯤ ꯍꯣꯏ ꯍꯣꯏ ꯎꯝ ꯎꯝ ꯌꯥꯒꯅꯤ ꯌꯥꯅꯤ ꯎꯝ ꯃꯐꯝ ꯈꯨꯗꯤꯡꯃꯛ ꯂꯣꯏꯅꯃꯛ ꯑꯩꯈꯣꯏꯅ ꯑꯃꯁꯨ ꯑꯃꯁꯨ ꯐꯅꯕ ꯑꯗꯨꯝ ꯑꯩꯈꯣꯏꯅ ꯑꯩꯈꯣꯏꯅ ꯅꯨꯃꯤꯠ ꯇꯥꯗ꯭ꯔꯤꯕꯥꯎꯒꯤ ꯑ ꯑꯌꯥꯕ ꯂꯩꯒꯅꯤ ꯎꯝ ꯑꯥ ꯑꯌꯨꯛ ꯑꯉꯟꯕꯗꯩꯅ ꯅꯨꯃꯤꯗꯥꯡꯋꯥꯏꯔꯝ ꯃꯝꯂꯤ ꯃꯝꯂꯤꯕꯗ ꯍꯜꯂꯛꯑꯅꯤ ꯌꯨꯝ ꯌꯧꯕꯗ ꯑꯗꯨꯝ ꯃꯝꯃꯁꯨ ꯄꯨꯡ ꯇꯔꯨꯛ ꯐꯥꯎꯒꯤ ꯃꯅꯨꯡꯗ ꯌꯨꯝ ꯌꯧꯅꯕ ꯑꯗꯨꯝ ꯊꯧꯊꯔꯛꯄ ꯎꯃ ꯆꯥꯛꯇꯤ ꯑꯥꯗ ꯑꯗꯨꯝ ꯆꯥꯕꯤꯗ ꯍꯣꯏ ꯌꯥꯅꯤ ꯌꯥꯅꯤ ꯄꯥꯎꯗꯣ ꯑꯗꯨꯃꯥꯅ ꯍꯦꯛ ꯐꯥꯎꯅꯔꯁꯤ ꯊꯝꯖꯔꯒꯦ ꯊꯝꯖꯔꯦ ꯊꯝꯖꯔꯦ ꯊꯝꯖꯔꯦ ꯎꯝ